ꯂꯨꯍꯣꯡꯕ ꯃꯇꯝꯗ ꯑꯋꯨꯟꯄꯣꯠ ꯑꯗꯨꯝ ꯄꯤꯅꯩ ꯑꯌꯥꯝꯕ ꯃꯇꯝꯗ ꯃꯈꯣꯏꯅ ꯄꯥꯝꯕꯁꯤꯡ ꯍꯧꯖꯤꯛꯀꯤ ꯃꯇꯝꯗ ꯍꯥꯟꯅ ꯎꯄꯨ ꯀꯥꯡꯊꯣꯟ ꯈꯛꯇ ꯅꯠꯇꯅ ꯍꯧꯖꯤꯛꯇꯤ ꯒꯥꯔꯤ ꯄꯤꯌꯣ ꯒꯥꯔꯤ ꯃꯆꯥ ꯒꯥꯔꯤ ꯀꯥꯔ ꯑꯆꯧꯕ ꯄꯤꯌꯣꯅ ꯑꯗꯨꯃꯥꯏꯅꯁꯨ ꯄꯤꯅꯩ ꯑꯗꯨꯒ ꯄꯣꯌꯦꯡ ꯆꯌꯦꯡꯗ ꯍꯥꯏꯔꯒ ꯁꯦꯟ ꯊꯨꯝꯁꯨ ꯍꯥꯞꯄꯒ ꯑꯇꯩ ꯑꯇꯩ ꯁꯤꯒꯨꯝꯕꯁꯨ ꯌꯥꯝ ꯄꯤꯅꯩ ꯏꯁꯥꯒꯤ ꯗꯔꯃꯒꯤ ꯑꯣꯏꯕ ꯐꯤꯖꯦꯠ ꯆꯥꯛꯁꯦꯠ ꯈꯔꯒꯁꯨ ꯑꯗꯨꯝ ꯂꯣꯏꯅꯅ ꯄꯤꯅꯩ ꯃꯔꯨ ꯑꯣꯏꯅ ꯏꯁꯂꯥꯝ ꯙꯔꯃꯒꯤꯗꯃꯛꯇ ꯍꯥꯏꯔꯒꯗꯤ ꯑꯩꯈꯣꯏ ꯀꯣꯔꯥꯟ ꯁꯔꯤꯞꯁꯤꯁꯨ ꯁꯤꯁꯨ ꯄꯤꯕ ꯀꯥꯟꯗ ꯁꯨꯡꯆꯤꯠ ꯆꯤꯠꯊꯗꯕ ꯌꯥꯗꯕ ꯄꯣꯠ ꯑꯃ ꯑꯣꯏꯅ ꯇꯧꯅꯩ